ꯈꯨꯡꯒꯪꯒꯤ ꯃꯐꯝꯁꯤꯡꯗ ꯂꯥꯏꯔꯤꯛ ꯇꯝꯕꯒꯤ ꯒꯣꯔꯃꯦꯟꯅ ꯀꯥꯟꯅꯕ ꯄꯤꯕꯁꯤꯡꯗꯣ ꯍꯥꯏꯔꯒꯗꯤ ꯀ꯭ꯂꯥꯁ ꯋꯥꯟꯗꯒꯤ ꯑꯩꯠ ꯐꯥꯎꯕꯗꯤ ꯒꯣꯔꯃꯦꯟꯅ ꯂꯥꯏꯔꯤꯛ ꯕꯨꯛ ꯀꯩꯀꯥ ꯇꯦꯛꯁ ꯕꯨꯛ ꯀꯩꯀꯥ ꯄꯤꯔꯒ ꯇꯝꯍꯜꯂꯦ ꯑꯗꯨꯒ ꯂꯥꯏꯔꯤꯛ ꯇꯝꯕꯒꯤ ꯍꯟꯊꯕꯒꯤ ꯃꯔꯝꯅ ꯃꯃꯥ ꯃꯄꯥ ꯑꯣꯏꯕꯁꯤꯡꯗꯣ ꯍꯥꯏꯗꯤ ꯂꯥꯏꯔꯤꯛ ꯍꯩꯇꯕꯒꯤ ꯂꯥꯏꯔꯤꯛ ꯇꯝꯍꯧꯗꯕꯒꯤ ꯍꯩꯇꯕꯒꯤ ꯃꯆꯥꯁꯤꯡꯗꯣ ꯂꯥꯏꯔꯤꯛ ꯇꯝꯕ ꯊꯥꯕꯒꯤ ꯃꯍꯨꯠꯇ ꯊꯕꯛ ꯏꯟꯈꯥꯡꯅ ꯍꯦꯟꯅ ꯀꯥꯟꯅꯩ ꯍꯥꯏꯅ ꯈꯟꯕ ꯂꯥꯏꯔꯤꯛ ꯇꯝꯕꯗꯣ ꯊꯥꯅꯤꯡꯗꯕꯒꯤ ꯃꯔꯝꯁꯨ ꯑꯗꯨꯝ ꯂꯩꯔꯦ ꯑꯗꯨꯒ ꯁ꯭ꯀꯨꯜꯗ ꯀꯔꯤꯒꯨꯝꯕ ꯍꯥꯏꯗꯤ ꯁꯨꯝ ꯒꯣꯔꯃꯦꯟꯅ ꯃꯤꯗ ꯗꯦ ꯃꯤꯜꯁꯨ ꯄꯤꯕꯤ ꯑꯗꯨꯗꯨꯒ ꯀꯩꯅꯣ ꯑꯗꯨꯃꯥꯏꯅ ꯍꯥꯏꯗꯤ ꯂꯝꯕꯤ ꯀꯩꯀꯥꯗꯣ ꯂꯝꯕꯤ ꯊꯣꯡꯗꯣ ꯈꯨꯗꯣꯡꯆꯥꯗꯕ ꯍꯥꯏꯗꯤ ꯂꯝꯕꯤꯗꯣ ꯀꯥꯏꯕꯕꯨ ꯑꯣꯏꯔꯣ ꯑꯗꯒꯤ ꯊꯣꯡꯗꯣ ꯀꯩꯅꯣ ꯇꯧꯗꯕꯕꯨ ꯑꯣꯏꯔꯣ ꯑꯗꯨꯃꯥꯏꯅ ꯂꯝꯕꯤ ꯊꯣꯡ ꯃꯔꯝ ꯆꯥꯗꯕꯅ ꯃꯔꯝ ꯑꯣꯏꯔꯒ ꯍꯥꯏꯗꯤ ꯃꯐꯝꯗꯣ ꯂꯥꯞꯅ ꯂꯥꯞꯅ ꯆꯠꯂꯒ ꯂꯥꯏꯔꯤꯛ ꯇꯝꯕꯗꯣ ꯇꯟꯅꯕꯒꯤ ꯑꯗꯨꯝ ꯈꯨꯗꯣꯡꯆꯥꯗꯕꯁꯨ ꯂꯩ ꯑꯗꯨꯒ ꯑꯣꯖꯥ ꯑꯣꯖꯥ ꯍꯥꯏꯔꯣ ꯍꯥꯏꯗꯤ ꯒꯣꯔꯃꯦꯟꯅ ꯑꯣꯖꯥ ꯁꯨꯅ ꯊꯥꯕꯤꯔꯛꯇꯕ ꯁ꯭ꯀꯨꯜꯗꯨꯗ ꯑꯣꯖꯥꯁꯨꯅ ꯂꯩꯇꯕꯅ ꯃꯔꯝ ꯑꯣꯏꯔꯒ ꯂꯥꯏꯔꯤꯛꯇꯣ ꯍꯥꯏꯗꯤ ꯀ꯭ꯂꯥꯁ ꯁꯨꯅ ꯇꯝꯕ ꯉꯝꯗꯕ ꯑꯗꯨꯃꯥꯏꯅ ꯑꯣꯖꯥ ꯋꯥꯠꯄꯒꯤ ꯒꯣꯔꯃꯦꯟꯅ ꯑꯣꯖꯥ ꯊꯥꯕꯤꯔꯛꯇꯕꯒꯤ ꯑꯔꯥꯞꯄ ꯃꯐꯝꯅꯤꯅ ꯍꯦꯛ ꯃꯤꯅꯁꯨ ꯆꯠꯅꯤꯡꯗꯕ ꯍꯥꯏꯒꯗ꯭ꯔꯥ ꯑꯗꯨꯃꯥꯏꯅ ꯒꯣꯔꯃꯦꯟꯅ ꯊꯥꯕꯤꯔꯛꯇꯕ ꯍꯥꯏꯒꯗ꯭ꯔꯥ ꯑꯗꯨꯃꯥꯏꯅ ꯈꯨꯗꯣꯡꯆꯥꯗꯕꯗꯣ ꯈꯔ ꯂꯩꯌꯦ ꯑꯗꯨꯃꯥꯏꯅ ꯈꯨꯡꯒꯪꯗ ꯂꯥꯏꯔꯤꯛ ꯇꯝꯕꯒꯤ ꯍꯥꯏꯗꯤ ꯐꯒꯠꯂꯛꯄꯁꯨ ꯑꯗꯨꯃꯥꯏꯅ ꯈꯔ ꯑꯗꯨꯃꯥꯏꯅ ꯉꯁꯥꯏꯒꯤ ꯒꯣꯔꯃꯦꯟꯅ ꯄꯤꯕꯤꯔꯤꯕ ꯑꯗꯨꯃꯥꯏꯅ ꯀ꯭ꯂꯥꯁ ꯑꯩꯠꯇꯒꯤ ꯋꯥꯟ ꯐꯥꯎ ꯑꯗꯨꯃꯥꯏꯅ ꯂꯥꯏꯔꯤꯛ ꯇꯝꯕꯒꯤ ꯇꯝꯒꯗꯕꯅꯤ ꯍꯥꯏꯕꯒꯤ ꯄꯤꯕꯤꯕꯁꯤꯡꯗꯨꯁꯨ ꯂꯩꯔꯦ ꯑꯗꯨꯃꯥꯏꯅ ꯈꯨꯗꯣꯡꯆꯥꯗꯕ ꯍꯥꯏꯔꯒꯗꯤ ꯍꯧꯖꯤꯛꯀꯤ ꯍꯥꯏꯈ꯭ꯔꯤꯕ ꯂꯝꯕꯤ ꯊꯣꯡꯒꯤ ꯃꯔꯝꯗ ꯆꯥꯗꯕꯕꯨ ꯑꯣꯏꯔꯣ ꯑꯣꯖꯥ ꯀꯩꯀꯥ ꯁꯨꯅ ꯂꯥꯛꯇꯕꯒꯤ ꯂꯩꯇꯕꯒꯤ ꯑꯣꯖꯥꯁꯨꯅ ꯒꯣꯔꯃꯦꯟꯅ ꯄꯤꯕꯤꯗꯕꯒꯤꯕꯨ ꯑꯣꯏꯔꯣ ꯑꯗꯨꯃꯥꯏꯅ ꯈꯨꯗꯣꯡꯆꯥꯗꯕ ꯑꯗꯨꯝ ꯂꯩꯕꯁꯨ ꯌꯥꯎꯋꯦ ꯁꯤꯁꯤꯡꯁꯦ ꯍꯥꯏꯖꯅꯤꯡꯉꯤ